ꯍꯜꯂꯣ ꯍꯣꯏ ꯑꯩ ꯊꯕꯛ ꯈꯔ ꯂꯩꯌꯦ ꯑꯣ ꯍꯌꯦꯡ ꯑꯩꯁꯨ ꯊꯕꯛ ꯈꯔ ꯂꯩꯕꯀꯣ ꯑꯩꯁꯨ ꯅꯣꯏꯉꯣꯟꯗ ꯂꯤꯐ ꯂꯧꯒꯦ ꯍꯥꯏꯅ ꯂꯩꯕ ꯑꯣ ꯑꯩꯁꯨ ꯍꯌꯦꯡꯗꯣ ꯅꯣꯏꯉꯣꯟꯗ ꯂꯤꯐ ꯂꯧꯒꯦ ꯑꯃ ꯂꯩꯕꯒꯤ ꯅꯣꯏꯉꯣꯟꯗ ꯂꯤꯐ ꯍꯪꯒꯦꯅ ꯂꯩꯕ ꯑꯥ ꯎꯝ ꯑꯩꯁꯨ ꯍꯌꯦꯡꯗꯣ ꯑꯩꯒꯤ ꯑꯥ ꯄꯥꯁꯕꯨꯛ ꯀꯨꯝꯕ ꯆꯠꯂ ꯕꯦꯡꯗ ꯁꯦꯝꯒꯦꯅ ꯂꯩꯕ ꯍꯣꯏ ꯑꯗꯨꯗꯤ ꯑꯗꯨꯝ ꯅꯪꯅ ꯍꯥꯏꯕꯅꯤꯅ ꯑꯩ ꯌꯦꯡꯕꯤ ꯈ꯭ꯔꯒꯦ ꯍꯣꯏ ꯑꯗꯨ ꯄꯨꯡ ꯀꯌꯥꯒꯨꯝꯕꯗ ꯂꯥꯛꯑꯣ ꯍꯥꯏꯕ꯭ꯔꯥ ꯄꯨꯡ ꯀꯌꯥꯒꯨꯝꯕꯗ ꯂꯥꯛꯑꯣ ꯍꯥꯏꯕ꯭ꯔꯥ

ꯍꯣꯏ

ꯑꯗꯣ ꯑꯥ

ꯍꯣꯏ ꯍꯣꯏ ꯍꯣꯏ ꯍꯣꯏ ꯍꯣꯏ ꯍꯣꯏ ꯂꯩꯕꯤꯔꯝꯒꯦ ꯍꯣꯏ ꯍꯣꯏ